ꯑꯩꯅ ꯆꯠꯈꯤꯕ ꯈ꯭ꯋꯥꯏꯗꯒꯤ ꯐꯖꯕ ꯃꯍꯧꯁꯒꯤ ꯁꯛꯐꯝ ꯁꯨꯛꯃꯥꯡ ꯃꯥꯡꯗꯅ ꯂꯩꯔꯝꯕ ꯈ꯭ꯋꯥꯏꯗꯩ ꯐꯖꯕ ꯑꯩꯅ ꯄꯥꯝꯖꯕ ꯃꯐꯝ ꯍꯥꯏꯔꯒꯗꯤ ꯀꯧꯕ꯭ꯔꯨ ꯆꯤꯡ ꯀꯥꯕꯗ ꯊꯦꯡꯅꯔꯛꯈꯤꯕ ꯑꯗꯨꯅꯤ ꯀꯧꯕ꯭ꯔꯨ ꯆꯤꯡ ꯀꯥꯕ ꯃꯇꯝ ꯃꯇꯝꯗ ꯑꯩꯈꯣꯏꯅ ꯅꯣꯉꯥꯜꯂꯝꯗꯥꯏꯗ ꯆꯠꯂꯒ ꯅꯣꯉꯥꯜꯂꯝꯗꯥꯏꯒꯤ ꯃꯝꯂꯤ ꯃꯝꯂꯤꯕ ꯑꯗꯨꯒꯤ ꯃꯇꯝꯗꯨꯗꯒꯤ ꯀꯥꯕ ꯍꯧꯏ ꯑꯩꯈꯣꯏꯅ ꯑꯗꯨꯗ ꯆꯠꯄꯒꯤ ꯑꯩꯒꯤ ꯑꯦꯛꯁꯄꯤꯔꯦꯟꯁ ꯍꯥꯏꯔꯒꯗꯤ ꯑꯗꯨꯒꯤ ꯑꯩꯈꯣꯏꯅ ꯆꯠꯄ ꯃꯇꯝꯁꯤꯗ ꯑꯩꯈꯣꯏꯅ ꯀꯥꯗꯧꯔꯤꯕ ꯄꯣꯠꯇꯨ ꯆꯤꯡꯅꯤ ꯆꯤꯡ ꯀꯥꯒꯗꯕ ꯑꯣꯏꯕꯅꯤꯅ ꯑꯈꯣꯏ ꯏꯁꯥꯗ

ꯑꯩꯈꯣꯏꯅ ꯒꯥꯔꯤꯅ ꯃꯇꯦꯛ ꯑꯃ ꯀꯥꯈꯠꯂꯤ ꯒꯥꯔꯤꯅ ꯀꯥꯈꯠꯄ ꯌꯥꯕ ꯃꯇꯦꯛ ꯑꯃ ꯂꯩ ꯆꯤꯡꯂꯝꯕꯤ ꯑꯗꯨꯒꯤ ꯃꯇꯦꯛꯇꯨꯐꯥꯎ ꯑꯩꯈꯣꯏꯅ ꯒꯥꯔꯤꯅ ꯀꯥꯈꯠꯂꯤ ꯑꯗꯨꯒꯤ ꯃꯇꯨꯡꯗ ꯑꯩꯈꯣꯏ ꯒ꯭ꯔꯨꯞ ꯑꯣꯏꯅ ꯒ꯭ꯔꯨꯄꯤꯡ ꯑꯣꯏꯅ ꯆꯠꯄ ꯆꯠꯄꯅꯤꯅ ꯑꯃꯅ ꯋꯥꯔꯛꯞ ꯃꯇꯝꯗ ꯑꯃꯅ ꯁꯞꯄꯣꯔꯠ ꯇꯧꯅꯔꯒ ꯑꯗꯨꯝ ꯆꯠꯂꯤ ꯑꯗꯨꯗꯨꯒ ꯑꯩꯈꯣꯏꯅ ꯑꯩꯈꯣꯏꯒꯤ ꯒꯥꯔꯤ ꯈꯥꯝꯃꯝꯃꯕ ꯃꯇꯨꯡ ꯆꯤꯡ ꯃꯊꯛꯇ ꯀꯥꯈꯠꯄ ꯃꯇꯝꯁꯤꯗ ꯑꯩꯈꯣꯏ ꯈꯨꯠꯇ ꯆꯩ ꯑꯃꯃꯝ ꯄꯥꯏꯔꯒ ꯁꯨꯔ ꯁꯨꯔꯒ ꯑꯗꯨꯃꯥꯏꯅ ꯀꯥꯏ ꯈꯣꯡ ꯂꯝꯕꯤ ꯑꯗꯨꯝ ꯐꯖꯅ ꯂꯩꯔꯝꯃꯤ ꯃꯌꯥꯝ ꯑꯃꯁꯨ ꯃꯤ ꯃꯌꯥꯝ ꯑꯃꯁꯨ ꯀꯥꯅꯕꯅꯤꯅ ꯈꯣꯡ ꯂꯝꯕꯤ ꯐꯖꯅ ꯂꯩꯔꯝꯃꯤ ꯑꯗꯨ ꯂꯩꯔꯝꯕꯅꯤꯅ

ꯑꯩꯈꯣꯏ ꯀꯥꯈꯠꯂꯤ ꯑꯗꯨꯗꯨꯒ ꯑꯩꯈꯣꯏꯅ ꯑꯩꯈꯣꯏꯒꯤ ꯆꯤꯡꯂꯣꯟ ꯆꯤꯡꯂꯣꯟ ꯑꯗꯨꯒꯤ ꯈꯔ ꯈꯔ ꯂꯩꯇꯦꯝ ꯃꯥꯟꯅ ꯃꯥꯟꯅꯕ ꯖꯥꯒꯥꯈꯩꯗꯨꯗ ꯑꯈꯣꯏꯅꯒ ꯑꯗꯨꯒꯤ ꯃꯐꯝ ꯃꯐꯝꯗꯨꯗ ꯉꯥꯏꯍꯥꯛ ꯉꯥꯏꯍꯥꯛ ꯄꯣꯊꯥꯏ ꯄꯣꯊꯥꯔꯒ ꯄꯣꯊꯥ ꯄꯣꯊꯥ ꯑꯗꯨꯃꯥꯏꯅ ꯀꯥꯕ ꯃꯇꯝꯗ ꯑꯌꯨꯛ ꯑꯉꯟꯕ ꯅꯣꯡꯉꯥꯜꯂꯝꯗꯥꯏꯒꯤ ꯃꯇꯝꯗꯒꯤ ꯀꯥꯕꯗꯨꯅ ꯅꯨꯃꯤꯠ ꯇꯥꯔꯝꯗꯥꯏ ꯃꯇꯝꯗ ꯑꯩꯈꯣꯏ ꯆꯤꯡ ꯃꯊꯛ ꯌꯧꯏ ꯆꯤꯡ ꯃꯊꯛ ꯌꯧꯗ꯭ꯔꯤꯉꯩꯒꯤ ꯃꯔꯛꯇ ꯏꯃꯣꯏꯅꯨ ꯊꯦꯜꯍꯥꯏꯅ

ꯑꯩꯈꯣꯏ ꯑꯍꯤꯡ ꯌꯥꯔꯦꯛꯏ ꯃꯗꯨꯒꯤ ꯃꯐꯝꯗꯨꯗ ꯑꯩꯈꯣꯏꯅ ꯆꯥꯅ ꯊꯛꯅꯕ ꯑꯩꯈꯣꯏꯒꯤ ꯑꯩꯈꯣꯏꯅ ꯄꯨꯔꯛꯈꯤꯕ ꯃꯌꯥꯝꯗꯣ ꯑꯗꯨꯒꯤ ꯃꯐꯝꯗꯨꯗ ꯑꯩꯈꯣꯏ ꯊꯣꯡꯕ ꯊꯥꯛꯄ ꯇꯧꯏ ꯊꯣꯡꯕ ꯊꯥꯛꯄ ꯇꯧꯔꯒ ꯑꯩꯈꯣꯏꯅ ꯑꯍꯤꯡꯗꯣ ꯑꯗꯨꯒꯤ ꯃꯐꯝꯗꯨꯗ ꯑꯈꯣꯏꯒꯤ ꯇꯦꯟ ꯈꯜꯂ ꯈꯜꯂꯒ ꯑꯗꯨꯃꯥꯏꯅ ꯂꯩ ꯑꯗꯨꯒ ꯃꯐꯝꯗꯨꯗ

ꯑꯩꯈꯣꯏꯅ ꯍꯥꯞꯆꯜꯂꯦ ꯑꯗꯣ ꯍꯥꯞꯆꯜꯂꯒ ꯑꯃꯨꯛ ꯑꯥ ꯃꯊꯛ ꯇꯥꯟꯅ ꯑꯃꯨꯛ ꯀꯥꯈꯠꯂꯦ ꯑꯗꯨ ꯀꯥꯈꯠꯄ ꯃꯇꯝꯗ ꯑꯩꯈꯣꯏꯗ ꯆꯤꯡꯗꯨ ꯌꯥꯝꯅ ꯀꯥ ꯍꯦꯟꯅ ꯉꯝꯕꯒꯤ ꯑꯩꯈꯣꯏꯗ ꯑꯀꯤꯕ ꯑꯗꯨꯒꯨꯝꯕ ꯀꯔꯤꯝꯇ ꯐꯥꯎꯕ ꯂꯩꯇꯦ ꯃꯔꯝꯗꯤ ꯑꯩꯈꯣꯏ ꯆꯠꯃꯤꯟꯅꯔꯤꯕ ꯀꯥꯡꯕꯨꯗꯣ ꯑꯗꯨꯛꯀꯤ ꯃꯇꯤꯛ ꯁꯞꯄꯣꯔꯇꯤꯕ ꯑꯣꯏꯅꯩ ꯑꯗꯨꯗꯨꯅ ꯁꯞꯄꯣꯔꯠ ꯇꯧꯔ ꯇꯧꯔꯒ ꯆꯠꯅꯈꯤ ꯑꯗꯨꯗꯨꯅ ꯌꯥꯝ ꯀꯥ ꯍꯦꯟꯅ ꯑꯩꯈꯣꯏꯗ ꯉꯝꯃꯣꯏꯗ꯭ꯔꯥ ꯍꯥꯏꯕꯒꯤ ꯋꯥꯈꯜꯗꯗꯤ ꯈꯟꯕ ꯐꯥꯎꯕ ꯄꯣꯛꯇꯦ ꯑꯗꯨꯗꯨꯒ ꯑꯩꯈꯣꯏꯅ ꯆꯤꯡ ꯃꯊꯛ ꯌꯧꯔꯕ ꯃꯇꯝꯗ ꯃꯈꯥꯗ ꯂꯩꯔꯤꯕ ꯗ꯭ꯔꯤꯁ ꯏꯝꯐꯥꯜ ꯁꯍꯔꯒꯤ ꯑꯗꯨꯗꯒꯤ ꯑꯇꯣꯞ ꯑꯇꯣꯞꯄ ꯃꯐꯝ ꯂꯣꯛꯇꯥꯛ ꯑꯗꯨꯒꯨꯝꯕ ꯃꯐꯝ ꯃꯌꯥꯝꯗꯣ ꯑꯩꯈꯣꯏꯅ ꯎꯕ ꯐꯪꯉꯤ ꯑꯗꯨꯒꯤ ꯃꯐꯝ ꯑꯗꯨꯒꯤ ꯃꯇꯝꯗꯨꯗ ꯑꯩꯈꯣꯏꯗ ꯃꯍꯧꯁꯥꯒꯤ ꯑꯣꯏꯕ ꯐꯖꯕ ꯃꯁꯛ ꯑꯗꯨ ꯆꯞ ꯆꯥꯅ ꯑꯗꯨꯛꯈꯩ ꯐꯖꯕꯣꯏꯔꯦ ꯍꯥꯏꯕꯗꯣ ꯈꯪꯕ ꯉꯝꯃꯤ ꯑꯗꯨꯗꯨꯒ ꯇꯣꯞ ꯇꯣꯞꯄ ꯃꯑꯣꯡꯗ ꯑꯩꯈꯣꯏꯅ ꯅꯨꯃꯤꯠ ꯇꯥꯕꯒꯤ ꯃꯑꯣꯡ ꯃꯇꯧꯁꯨ ꯎꯕ ꯐꯪꯉꯛꯏ ꯃꯔꯝꯗꯤ ꯑꯩꯈꯣꯏꯅ ꯅꯍꯥꯟ ꯃꯃꯥꯡ ꯃꯃꯥꯡꯒꯤ ꯃꯇꯝꯗ ꯎꯔꯛꯄ ꯅꯨꯃꯤꯠ ꯇꯥꯕꯒꯤ ꯅꯨꯃꯤꯠ ꯊꯣꯛꯄꯒꯤ ꯃꯇꯝꯗꯤ ꯑꯩꯈꯣꯏꯅ ꯑꯔꯥꯞꯄ ꯆꯤꯡꯒꯤ ꯀꯥꯔꯛ ꯀꯥꯔꯛꯇꯒꯤ ꯑꯗꯨꯃꯥꯏꯅ ꯆꯤꯡ ꯑꯅꯤ ꯆꯤꯡꯒꯤ ꯀꯥꯔꯛꯇꯒꯤ ꯊꯣꯛꯂꯛꯑꯒ ꯑꯃꯨꯛ ꯆꯤꯡꯒꯤ ꯀꯥꯔꯛꯇ ꯑꯗꯨꯃꯥꯏꯅ ꯇꯥꯕ ꯑꯣꯏꯅ ꯑꯗꯨꯃꯥꯏꯅ ꯈꯜꯂꯦꯕ ꯑꯗꯣ ꯑꯩꯈꯣꯏꯅ ꯆꯤꯡ ꯃꯊꯛꯇꯨꯗ ꯂꯩꯔꯒ ꯅꯨꯃꯤꯠ ꯊꯣꯛꯂꯛꯄꯒꯤ ꯃꯇꯝ ꯅꯨꯃꯤꯠ ꯇꯥꯕꯒꯤ ꯃꯇꯝ ꯎꯔꯛꯄ ꯃꯇꯝꯗꯗꯤ ꯑꯃꯨꯛ ꯆꯤꯡꯒꯤ ꯃꯊꯛ ꯀꯩꯅꯣ ꯆꯤꯡꯒꯤ ꯀꯥꯔꯛꯇꯨꯗꯒꯤ ꯑꯩꯒꯤ ꯍꯦꯛ ꯑꯩꯒꯤ ꯍꯦꯛ ꯃꯤꯠꯃꯥꯡꯁꯤꯗ ꯑꯩꯒꯤ ꯍꯦꯛ ꯏꯃꯥꯡꯁꯤꯗ ꯅꯨꯃꯤꯠꯁꯦ ꯊꯣꯛꯂꯛꯑꯕꯣꯏ ꯋꯥꯈꯜꯁꯤꯗ ꯑꯗꯨꯃꯥꯏꯅ ꯈꯜꯍꯜꯂꯤ ꯑꯗꯨ ꯑꯗꯨꯛꯀꯤ ꯃꯇꯤꯛ ꯐꯖꯩ ꯌꯦꯡꯕꯗ ꯑꯗꯨꯗꯨꯒ ꯅꯨꯃꯤꯠ ꯇꯥꯕꯒꯤ ꯃꯇꯝꯁꯤꯁꯨ ꯑꯩꯒꯤ ꯍꯦꯛ ꯏꯇꯨꯡꯁꯤꯗ ꯅꯠꯇ꯭ꯔꯒꯅ ꯑꯩꯒꯤ ꯍꯦꯛ ꯏꯃꯥꯡꯁꯤꯗ ꯅꯨꯃꯤꯠꯁꯦ ꯂꯩꯔꯕꯣꯏ ꯋꯥꯈꯜꯁꯤꯗ ꯑꯗꯨꯃꯥꯏꯅ ꯈꯜꯍꯜꯂꯤ ꯑꯗꯨꯃꯥꯏꯅ ꯑꯦꯛꯁꯄꯤꯔꯦꯟꯁ ꯑꯃꯁꯨꯡ ꯑꯗꯨꯃꯥꯏꯅ ꯃꯍꯧꯁꯥꯒꯤ ꯐꯖꯕꯒꯤ ꯃꯁꯛꯈꯩꯗꯣ ꯁꯨꯃꯥꯏꯅ ꯂꯩ